ꯑꯩꯅ ꯌꯥꯝ ꯄꯥꯝꯖꯕ ꯏꯁꯩ ꯍꯥꯏꯔꯒꯗꯤ ꯑꯩꯅ ꯃꯇꯝ ꯄꯨꯝꯕꯗ ꯁꯨꯝ ꯉꯪꯉꯒ ꯂꯩꯖꯕ ꯍꯥꯏꯔꯒ ꯏꯁꯩꯗꯨꯗꯤ ꯍꯔ ꯘꯔꯤ ꯕꯗꯜ ꯔꯍꯤꯍꯦ ꯙꯨꯞꯄ ꯖꯤꯟꯗꯒꯤ ꯁꯥꯎꯋꯣꯍꯦ ꯀꯕꯤ ꯀꯕꯤ ꯍꯦ ꯙꯨꯞꯄ ꯖꯤꯟꯗꯒꯤ ꯍꯔ ꯄꯜ ꯌꯍꯥ ꯖꯤꯕꯔ ꯖꯤꯌꯣ ꯖꯣ ꯍꯦ ꯁꯃꯥ ꯀꯜ ꯍꯣ ꯅꯥ ꯍꯣ ꯍꯥꯏꯔꯤꯕ ꯏꯁꯩ ꯑꯁꯤꯅꯤ